ꯍꯦꯜꯂꯣ

ꯑꯣ ꯁꯤꯁꯦ ꯌꯥꯏꯃ ꯌꯨꯇꯦꯟꯁꯤꯜ ꯏꯁꯇꯣꯔ ꯑꯣꯏꯕꯤꯕ꯭ꯔꯥ ꯑꯣ ꯑꯩꯁꯦ ꯔꯥꯏꯁ ꯀꯨꯀꯔꯒ ꯑꯗꯨꯒ ꯐꯤꯜꯇꯔ ꯂꯧꯅꯤꯡꯕ ꯑꯗꯨ ꯂꯩꯕꯤꯒꯗ꯭ꯔꯥ ꯍꯧꯖꯤꯛꯁꯦ ꯑꯣ ꯑꯩ ꯔꯥꯏꯁ ꯀꯨꯀꯔꯁꯦ ꯑꯍꯨꯝꯃꯨꯛ ꯗꯔꯀꯥꯔ ꯑꯣꯏꯕ ꯑꯗꯨꯒ ꯐꯤꯜꯇꯦꯔꯁꯤꯗꯤ ꯑꯃ ꯑꯣꯏꯌꯦꯕ ꯑꯗꯨ ꯏꯁꯇꯣꯔꯁꯦ ꯅꯨꯡꯇꯤꯒꯤ ꯍꯥꯡꯕꯤꯕ꯭ꯔꯥ ꯑꯣ ꯑꯣ ꯑꯗꯨ ꯑꯣꯏꯔꯗꯤ ꯄꯣꯠꯁꯤ ꯑꯣꯐꯔ ꯑꯣꯐꯔꯒꯨꯝꯕꯗꯤ ꯂꯩꯕ꯭ꯔꯣ ꯄꯣꯠ ꯆꯩꯁꯦ

ꯑꯗꯨ ꯑꯣꯏꯔꯗꯤ ꯍꯌꯦꯡ ꯑꯣꯏꯅ ꯑꯗꯨꯝ ꯂꯥꯛꯆꯔꯒꯦ ꯑꯗꯨꯒ ꯑꯇꯣꯞꯄꯁꯨ ꯑꯗꯨꯝ ꯌꯦꯡꯅꯤꯡꯕ ꯂꯩꯌꯦ ꯑꯗꯨꯝ ꯌꯦꯡꯉꯒꯦ ꯍꯌꯦꯡ ꯍꯣꯏ ꯍꯣꯏ ꯑꯗꯨ ꯍꯣꯔꯦꯟ